ꯁꯤꯁꯦ ꯀꯂꯤꯗꯥꯁ ꯑꯣꯏꯕꯤꯔꯕ ꯁꯤꯒꯤ ꯅꯝꯕꯔꯁꯤ ꯑꯩꯒꯤ ꯇꯨꯔ ꯒꯥꯏꯗꯅ ꯄꯤꯔꯛꯄꯅꯦꯕ ꯁꯤ ꯅꯝꯕꯔꯁꯦ ꯑꯗꯨꯅ ꯑꯩꯁꯤ ꯀꯛꯆꯤꯡꯗ ꯀꯣꯏꯅꯤꯡꯕ ꯑꯗꯨꯒꯤ ꯀꯛꯆꯤꯡꯗ ꯀꯣꯏꯅꯤꯡ ꯀꯥꯟꯗ ꯀꯥꯛꯆꯤꯡꯒꯤ ꯕꯣꯔꯥ ꯆꯥꯐꯝꯗꯣ ꯑꯗꯨꯁꯨ ꯈꯪꯅꯤꯡꯉꯦ ꯑꯗꯨꯅ ꯀꯩ ꯀꯩ ꯕꯣꯔꯥ ꯀꯛꯆꯤꯡꯗ ꯕꯣꯔꯥ ꯀꯛꯆꯤꯡ ꯕꯣꯔꯥ ꯍꯥꯏꯔꯒ ꯌꯥꯝ ꯐꯥꯎꯔꯤꯁꯦ ꯀꯃꯥꯏꯅ ꯁꯥꯕꯅꯣ ꯈꯣꯠꯄꯅꯣꯅ ꯈꯪꯅꯤꯡꯕ ꯑꯗꯨꯒꯤ ꯗꯤꯇꯦꯜꯗꯣ ꯍꯥꯏꯐꯦꯠ ꯍꯥꯏꯕꯤꯔꯣꯅꯦ

ꯑꯥ ꯑꯥ ꯑꯗꯨ ꯀꯛꯆꯤꯡ ꯕꯥꯖꯥꯔꯗꯩꯗꯤ ꯀꯌꯥꯝ ꯁꯥꯡꯅ ꯆꯪꯒꯦ ꯑꯗꯨꯗꯣ ꯎꯝ ꯑꯥ

ꯆꯥꯕꯩ ꯐꯪꯕꯩ ꯃꯇꯝꯁꯤꯗꯤ ꯑꯦꯅꯤ ꯑꯗꯨꯝ ꯑꯗꯨꯝ ꯑꯦꯅꯤ ꯇꯥꯏꯝꯗ ꯑꯗꯨꯝ ꯐꯪꯕ꯭ꯔꯣ ꯃꯥꯏꯁꯦ ꯀꯃꯥꯏꯅ ꯇꯧꯒꯦ

ꯑꯣ ꯃꯥꯏꯁꯦ ꯑꯗꯨꯝ ꯑꯗꯨꯗ ꯑꯗꯨꯗ ꯑꯗꯨꯝ ꯆꯠꯂꯒ ꯑꯥ

ꯎꯝ ꯑꯣ ꯍꯣꯏ ꯎꯝ

ꯑꯥ ꯍꯣꯏ ꯃꯣꯏ ꯕꯖꯥꯔꯗꯗꯤ ꯄꯨꯡ ꯀꯌꯥꯐꯥꯎꯉꯩꯗꯤ ꯍꯥꯡꯒꯦ ꯄꯨꯡ ꯅꯨꯃꯤꯗꯥꯡ ꯑꯥ ꯑꯣ ꯍꯥꯡꯉꯦ ꯃꯣꯏꯁꯦ ꯑꯗꯨꯗ ꯑꯗꯨꯗ ꯑꯗꯨ ꯅꯠꯇꯕ ꯃꯐꯝ ꯑꯇꯣꯞꯄ ꯃꯐꯝꯁꯤꯡꯗꯗꯤ ꯕꯣꯔꯥ ꯃꯌꯥꯝ ꯑꯃ ꯐꯪꯂꯤꯁꯤꯗꯤ ꯁꯤꯗꯤ ꯀꯃꯥꯏꯅ ꯇꯧꯒꯦ ꯕꯖꯥꯔꯗ ꯀꯩꯀꯥ ꯐꯪꯕ꯭ꯔꯥ ꯃꯣꯏꯁꯤ ꯄꯦꯛꯀꯤꯡ ꯑꯣꯏꯅ ꯇꯧꯔꯒꯁꯨ ꯄꯨ ꯌꯥꯕ꯭ꯔꯣ ꯃꯣꯏꯁꯦ

ꯑꯥ ꯎꯝ

ꯑꯥ ꯃꯣꯏ ꯃꯃꯟꯗꯤ ꯀꯃꯥꯏꯅ ꯃꯃꯟꯗꯤ ꯀꯃꯥꯏꯅ ꯌꯣꯟꯒꯦ ꯃꯣꯏꯁꯦ

ꯑꯣ ꯍꯣꯏ ꯍꯣꯏ ꯑꯗꯨꯗꯤ ꯑꯩ ꯂꯥꯛ ꯀꯥꯟꯗ ꯃꯐꯝꯗꯨꯗ ꯆꯠꯃꯤꯟꯅꯔꯒ ꯍꯣꯔꯦꯟ ꯆꯥꯔꯒ ꯌꯦꯡꯉꯁꯦ ꯑꯗꯨꯃꯥꯏꯅ ꯍꯣꯏ ꯍꯣꯏ ꯐꯔꯦ ꯑꯗꯨꯗꯤ ꯂꯥꯛ ꯀꯥꯟꯗ ꯄꯥꯎ ꯄꯥꯎ ꯄꯤꯖꯔꯛꯑꯒꯦ ꯌꯥꯝ ꯅꯨꯡꯉꯥꯏꯖꯔꯦ ꯊꯝꯃꯒꯦ ꯊꯝꯃꯒꯦ ꯐꯔꯦ ꯐꯔꯦ